ꯑꯩꯈꯣꯏꯒꯤ ꯀꯣꯜ ꯂꯤꯛ ꯀꯣꯜ ꯂꯤꯛ ꯑꯁꯤ ꯀꯩꯅꯣ ꯍꯥꯏꯕ ꯇꯥꯔꯗꯤ ꯑꯩꯈꯣꯏꯒꯤ ꯃꯤꯑꯣꯏꯕꯅ ꯑꯩꯈꯣꯏꯒꯤ ꯆꯤꯟꯖꯥꯛ ꯑꯝ ꯆꯥꯕ ꯃꯇꯝꯗ ꯑꯩꯈꯣꯏꯒꯤ ꯀꯩꯅꯣ ꯇꯧꯔꯒ ꯁꯤꯖꯤꯟꯅꯔꯤꯕ ꯄꯣꯠꯇꯣ ꯑꯩꯈꯣꯏꯒꯤ ꯄꯨꯈꯝ ꯑꯣꯏꯒꯦꯔ ꯇꯦꯡꯀꯣꯠ ꯑꯣꯏꯒꯦꯔ ꯃꯣꯏꯁꯦ ꯑꯩꯈꯣꯏꯒꯤ ꯀꯣꯝꯄꯥꯛ ꯑꯣꯏꯔꯁꯨ ꯃꯣꯏꯁꯦ ꯀꯣꯜ ꯂꯤꯛꯇ ꯆꯤꯡꯉꯦꯅ ꯍꯥꯏꯕ ꯇꯥꯔꯦ ꯑꯗꯨꯒ ꯑꯩꯈꯣꯏꯒꯤ ꯆꯥꯕ ꯂꯣꯏꯔꯒ ꯑꯩꯈꯣꯏ ꯂꯩꯕꯥꯛꯅ ꯁꯥꯕꯗꯤ ꯅꯠꯇꯕꯅꯤꯅ ꯍꯦꯛꯇ ꯍꯨꯟꯗꯣꯛꯈꯤꯕꯗꯤ ꯌꯥꯕ ꯅꯠꯇꯦꯕꯀꯣ ꯑꯩꯈꯣꯏꯒꯤ ꯃꯤꯑꯣꯏꯕꯅꯤ ꯑꯩꯈꯣꯏꯒꯤ ꯂꯥꯅ ꯊꯥꯔꯒ ꯆꯥꯕꯁꯨ ꯅꯠꯇꯦ ꯂꯣꯏꯔꯒ ꯌꯣꯝꯁꯤꯜꯂꯒ ꯂꯪꯊꯣꯛꯈꯤꯅꯤꯁꯨ ꯅꯠꯇꯦ ꯑꯩꯈꯣꯏꯒꯤ ꯍꯧꯖꯤꯛꯇꯤ ꯏꯁꯇꯤꯜꯒꯤ ꯀꯩꯒꯤ ꯑꯗꯒꯤ ꯄ꯭ꯂꯥꯁꯇꯤꯛꯀꯤ ꯑꯩꯈꯣꯏꯒꯤ ꯃꯈꯜ ꯃꯈꯜ ꯃꯌꯥꯝ ꯊꯣꯛꯂꯛꯑꯦ ꯍꯥꯏꯕ ꯇꯥꯔꯦ ꯑꯗꯣ ꯃꯣꯏꯁꯦ ꯆꯥꯕ ꯂꯣꯏꯔꯒ ꯀꯃꯥꯏꯅ ꯇꯧꯔꯒ ꯐꯦꯡꯒꯗꯒꯦ ꯍꯥꯏꯕ ꯃꯇꯝꯗ ꯑꯩꯈꯣꯏꯒꯤ ꯀꯣꯜ ꯂꯤꯛꯁꯦ ꯐꯦꯡꯕ ꯃꯇꯝꯗ ꯑꯩꯈꯣꯏꯒꯤ ꯐꯖꯅ ꯍꯥꯟꯅ ꯃꯣꯏꯁꯦ ꯏꯁꯤꯡ ꯑꯆꯝꯕꯗ ꯍꯥꯟꯅ ꯆꯥꯝꯊꯣꯛꯑꯅꯤ ꯑꯗꯨꯒ ꯆꯥꯝꯊꯣꯛꯄ ꯂꯣꯏꯔꯕ ꯃꯇꯨꯡꯗ ꯑꯩꯈꯣꯏꯒꯤ ꯃꯣꯏꯁꯦ ꯑꯩꯈꯣꯏꯒꯤ ꯀ꯭ꯂꯦꯅꯤꯡ ꯄꯦꯁꯁꯦ ꯍꯥꯞꯆꯤꯜꯂꯒ ꯑꯩꯈꯣꯏꯒꯤ ꯏꯁꯤꯡ ꯈꯔꯒ ꯇꯧꯔꯒ ꯊꯤꯠꯂꯒ ꯑꯩꯈꯣꯏꯒꯤ ꯏꯁꯇꯤꯜ ꯏꯁꯇꯤꯜ ꯔꯨꯜ ꯍꯥꯏ ꯇꯥꯔꯦ ꯑꯗꯨꯒꯨꯝꯕ ꯑꯩꯈꯣꯏꯒꯤ ꯑꯗꯨꯅ ꯇꯧꯔꯒ ꯑꯩꯈꯣꯏꯒꯤ ꯇꯛꯑꯅꯤ ꯐꯦꯡꯉꯅꯤ ꯑꯗꯨꯗꯒꯤ ꯑꯃꯣꯠꯄ ꯀꯩ ꯀꯥ ꯌꯥꯎꯕꯗꯣ ꯆꯥꯝꯊꯣꯛꯑꯀꯥꯟꯗ ꯐꯦꯡꯕ ꯂꯣꯏꯔꯀꯥꯟꯗ ꯏꯁꯤꯡ ꯑꯆꯝꯕꯗ ꯑꯃꯨꯛ ꯆꯥꯝꯊꯣꯛꯑꯅꯤ ꯑꯗꯨꯒ ꯁꯔꯞ ꯁꯥꯄꯣꯟꯒꯤ ꯀꯩꯅꯣꯗꯣ ꯆꯠꯍꯜꯂꯕ ꯃꯇꯨꯡꯗ ꯑꯩꯈꯣꯏꯒꯤ ꯑꯃꯨꯛ ꯍꯟꯅ ꯏꯁꯤꯡꯗ ꯇꯧꯔꯒ ꯈꯨꯠꯅ ꯅꯣꯏꯔꯒ ꯐꯤ ꯑꯃ ꯇꯧꯔꯒ ꯐꯤ ꯑꯃꯒ ꯇꯧꯔꯒ ꯂꯣꯏꯅꯅ ꯐꯖꯅ ꯀꯅꯣ ꯇꯧꯔꯀꯥꯟꯗ ꯆꯥꯝꯊꯣꯛꯑꯅꯤ ꯍꯥꯏꯕ ꯇꯥꯔꯦ ꯑꯃꯨꯛ ꯑꯗꯨꯗꯨꯒ ꯂꯣꯏꯔꯕ ꯃꯇꯨꯡꯗ ꯑꯩꯈꯣꯏꯒꯤ ꯐꯤ ꯑꯀꯪꯕ ꯑꯃꯅ ꯇꯧꯔꯒ ꯐꯖꯅ ꯇꯩꯊꯣꯛꯑꯒ ꯃꯆꯨꯝ ꯑꯣꯔꯣ ꯑꯣꯔꯣ ꯇꯥꯒꯗꯧꯕꯗꯨꯗꯒꯤ ꯉꯥꯛꯊꯣꯛꯑꯒ ꯊꯝꯒ꯭ꯔꯅꯦꯅ ꯍꯥꯏꯕ ꯇꯥꯔꯦ ꯑꯗꯨꯒ ꯑꯩꯈꯣꯏꯒꯤ ꯊꯥꯎꯔꯦꯛ ꯌꯥꯎꯕ ꯊꯥꯎꯔꯦꯛ ꯌꯥꯝꯅ ꯌꯥꯎ ꯇꯥꯔꯗꯤ ꯑꯩꯈꯣꯏꯒꯤ ꯑꯍꯥꯟꯕꯗ ꯑꯩꯈꯣꯏꯒꯤ ꯀ꯭ꯂꯤꯅꯤꯡ ꯄꯦꯁꯁꯦ ꯁꯤꯖꯤꯟꯅꯗ꯭ꯔꯤꯉꯩꯗ ꯑꯩꯈꯣꯏꯒꯤ ꯁꯔꯞ ꯁꯔꯞꯁꯦ ꯑꯩꯈꯣꯏꯒꯤ ꯗꯦꯇꯔꯖꯦꯟ ꯍꯥꯏꯕ ꯇꯥꯔꯦ ꯗꯦꯇꯔꯖꯦꯟꯁꯦ ꯑꯩꯈꯣꯏꯒꯤ ꯑꯩꯈꯣꯏꯒꯤ ꯊꯥꯎ ꯊꯥꯎꯒ ꯌꯥꯝꯅ ꯀꯅꯣ ꯇꯧꯕ ꯍꯥꯏꯇꯥꯔꯦ ꯊꯥꯎꯁꯦ ꯐꯖꯅ ꯀꯣꯛꯍꯟꯕ ꯉꯝꯕ ꯄꯣꯠꯅꯦꯅ ꯍꯥꯏꯕ ꯇꯥꯔꯦ ꯑꯗꯨꯅ ꯑꯩꯈꯣꯏ ꯀ꯭ꯂꯤꯅꯤꯡ ꯄꯦꯁꯅ ꯀꯣꯛꯍꯟꯕ ꯉꯝꯗ ꯄꯣꯠꯇꯣ ꯑꯩꯈꯣꯏꯒꯤ ꯑꯩꯈꯣꯏ ꯍꯧꯖꯤꯛꯀꯤ ꯊꯥꯎꯔꯦꯛ ꯌꯥꯝꯅ ꯀꯥꯕ ꯄꯣꯠꯁꯤꯗꯗꯤ ꯑꯩꯈꯣꯏꯒꯤ ꯏꯁꯤꯡꯗꯨꯅ ꯍꯥꯟꯅ ꯆꯥꯝꯊꯣꯛꯑꯕ ꯃꯇꯨꯡꯗ ꯑꯩꯈꯣꯏꯒꯤ ꯁꯔꯞ ꯍꯥꯞꯄꯒꯁꯨ ꯐꯦꯡꯅꯩꯌꯦꯅ ꯍꯥꯏꯕ ꯇꯥꯔꯦ